ꯑꯟꯏꯝꯄ꯭ꯂꯣꯏꯃꯦꯟ ꯌꯨꯠ ꯀꯣ ꯂꯩ ꯃꯈꯣꯏ ꯁꯤꯡꯁꯦ ꯂꯩꯔꯛꯏꯁꯦ ꯃꯇꯧ ꯀꯔꯝꯅ ꯂꯩꯔꯛꯄꯅꯣ ꯍꯥꯏꯔꯀꯥꯟꯗ ꯑꯩꯒꯤ ꯃꯣꯠꯇꯗꯤ ꯐꯨꯜ ꯁꯥꯞꯄꯣꯔꯠꯅꯦ ꯁꯤ ꯂꯣꯏꯅꯃꯛꯁꯦ ꯒꯣꯚꯔꯟꯃꯦꯟꯠꯅ ꯊꯣꯛꯍꯟꯕꯅꯦꯅ ꯂꯧꯅꯤꯡꯏ ꯃꯔꯝꯗꯤ ꯉꯁꯤ ꯐꯥꯎꯗ ꯑꯩꯅ ꯈꯪꯕ ꯗꯤꯄꯥꯔꯠꯃꯦꯟ ꯃꯌꯥꯝ ꯑꯃ ꯂꯩ ꯁꯤꯒꯤ ꯗꯤꯄꯥꯔꯠꯃꯦꯟꯁꯤꯡꯁꯦ ꯊꯕꯛ ꯑꯃꯐꯥꯎ ꯀꯧꯈꯤꯗꯕ ꯗꯤꯄꯥꯔꯠꯃꯦꯟ ꯃꯌꯥꯝ ꯑꯃ ꯂꯩ ꯂꯥꯁ ꯑꯩꯠ ꯇꯨ ꯅꯥꯏꯟ ꯏꯌꯥꯔꯁꯁꯦ ꯑꯗꯣ ꯃꯇꯧ ꯀꯔꯝ ꯍꯥꯏꯅ ꯁꯔꯀꯥꯔꯅ ꯆꯂꯥꯏꯔꯤꯅꯣ ꯀꯃꯥꯏꯅ ꯇꯧꯔꯤꯅꯣ ꯑꯩ ꯒ꯭ꯌꯥꯟ ꯇꯥꯗꯦ ꯃꯔꯝꯗꯤ ꯒꯣꯚꯔꯟꯃꯦꯟꯠꯅ ꯑꯟꯏꯝꯄ꯭ꯂꯣꯏꯃꯦꯟ ꯌꯨꯠ ꯑꯣꯏꯔꯛꯏꯁꯦ ꯀꯃꯥꯏꯅꯅꯣ ꯂꯥꯏꯔꯤꯛ ꯇꯝꯕ ꯂꯣꯏꯔꯕ ꯃꯇꯨꯡꯗ ꯂꯥꯏꯔꯤꯛ ꯇꯝꯕ ꯂꯣꯏꯔꯒ ꯃꯁꯥꯒꯤ ꯊꯕꯛ ꯑꯃꯃꯝ ꯇꯧꯐꯝ ꯊꯣꯛꯄ ꯊꯕꯛ ꯑꯃꯃꯝ ꯇꯧꯕ ꯍꯥꯏꯕꯁꯦ ꯁꯤ ꯂꯣꯏꯅꯃꯛ ꯅꯦꯁꯦꯁꯤꯇꯤꯅꯤ ꯌꯨꯝ ꯑꯃꯃꯝꯒꯤ ꯇꯧꯗꯕ ꯌꯥꯗꯕ ꯊꯕꯛ ꯉꯥꯛꯇꯅꯦ ꯂꯣꯏꯅꯝꯛꯅꯦ ꯇꯧꯒꯗꯧꯔꯤꯁꯦ ꯑꯗꯣ ꯊꯕꯛꯇꯣ ꯀꯧꯗ꯭ꯔꯒ ꯃꯇꯧ ꯀꯔꯝꯅ ꯊꯕꯛ ꯆꯪꯒꯅꯤ ꯍꯥꯏꯕꯁꯤꯁꯨ ꯌꯥꯝꯅ ꯑꯩꯈꯣꯏꯒꯤ ꯈꯟꯕꯗ ꯑꯔꯨꯕ ꯄꯣꯠ ꯑꯃ ꯑꯣꯏ ꯃꯔꯝꯗꯤ ꯊꯕꯛꯇꯣ ꯀꯧꯗꯕꯅꯤꯅ ꯊꯕꯛꯇꯣ ꯆꯪꯕ ꯌꯥꯗꯦ ꯑꯗꯨꯅ ꯅꯝꯕꯔ ꯋꯥꯟꯗ ꯑꯩꯈꯣꯏꯒꯤ ꯃꯁꯤ ꯁꯣꯜꯕ ꯇꯧꯅꯕꯒꯤꯗꯃꯛꯇ ꯑꯩꯈꯣꯏꯒꯤ ꯊꯕꯛ ꯀꯧꯕ ꯃꯇꯝꯗ ꯏꯁꯇꯤꯝ ꯑꯣꯏꯕ ꯅ꯭ꯌꯨꯁ ꯄꯦꯄꯔꯗ ꯍꯥꯞꯇꯕ ꯀꯣ ꯑꯩꯈꯣꯏꯒꯤ ꯃꯌꯥꯝꯅ ꯄꯥꯟꯅꯗꯕ ꯅꯨꯡꯊꯤꯟꯒꯤ ꯈꯕꯔꯗ ꯊꯕꯛ ꯀꯧꯕ ꯃꯊꯧ ꯊꯕꯛ ꯀꯧꯔꯤꯑꯅ ꯍꯥꯞꯄ ꯈꯣꯠꯄ ꯁꯤꯒꯨꯝꯕꯁꯤ ꯄꯥꯝꯗꯦ ꯃꯌꯥꯝꯅ ꯄꯥꯟꯅꯕ ꯈꯕꯔꯗ ꯊꯕꯛ ꯀꯧꯔꯤꯑꯅ ꯍꯥꯞꯄ ꯑꯗꯨꯒ ꯐꯣꯔꯃꯦꯂꯤ ꯐꯖꯅ ꯊꯕꯛ ꯇꯧꯕ ꯂꯥꯁ ꯗꯦꯠ ꯁꯨꯝ ꯁꯥꯡꯗꯣꯛꯄ ꯂꯥꯁ ꯗꯦꯠꯁꯦ ꯅꯣꯡꯃ ꯅꯣꯡꯃꯒꯤ ꯑꯃꯨꯛ ꯍꯟꯗꯛꯀꯤ ꯁꯟꯗꯦ ꯌꯥꯃꯟꯈ꯭ꯔꯦ ꯁꯨꯇꯤ ꯌꯥꯃꯟꯈ꯭ꯔꯦꯅ ꯁꯥꯡꯗꯣꯛꯄ ꯃꯁꯤꯒꯤ ꯊꯕꯛꯁꯤꯃ ꯐꯣꯔꯃꯦꯜ ꯑꯣꯏꯗꯦ ꯑꯗꯨꯒ ꯑꯩꯈꯣꯏꯒꯤ ꯒꯣꯚꯔꯟꯃꯦꯟꯠꯅ ꯊꯕꯛ ꯂꯧꯕ ꯃꯇꯝꯗ ꯑꯩꯈꯣꯏꯒꯤ ꯀꯔꯞꯁꯟ ꯇꯧꯗꯕ ꯃꯥꯒꯤ ꯀꯦꯟꯗꯤꯗꯦꯠꯀꯤ ꯃꯥꯒꯤ ꯏꯂꯤꯖꯤꯕꯜ ꯀꯦꯟꯗꯤꯗꯦꯠꯁ ꯑꯗꯨꯒ ꯃꯥꯒꯤ ꯃꯁꯥꯒꯤ ꯏꯁꯀꯤꯜꯁꯇ ꯀꯝꯄ꯭ꯂꯤꯠꯂꯤ ꯗꯦꯄꯦꯟ ꯇꯧꯕ ꯑꯗꯨꯒꯨꯝꯕ ꯀꯔꯤ ꯑꯃ ꯄꯥꯝꯃꯤ ꯏꯟꯚꯥꯏꯔꯟꯃꯦꯟ ꯑꯃ ꯄꯥꯝꯃꯤ ꯑꯗꯣ ꯍꯧꯖꯤꯛ ꯍꯧꯖꯤꯛꯀꯤ ꯑꯣꯏꯅꯗꯤ ꯑꯩꯅ ꯎꯕ ꯃꯇꯝꯗ ꯁꯤꯒꯤ ꯄꯣꯠꯁꯤꯃꯗꯤ ꯁꯨꯛꯂꯩ ꯂꯩꯇ꯭ꯔꯦ ꯒꯣꯚꯔꯟꯃꯦꯟꯠꯅ ꯃꯇꯧ ꯀꯔꯝ ꯍꯥꯏꯅ ꯁꯤꯒꯤ ꯄꯣꯠꯁꯤ ꯆꯨꯝꯊꯣꯛꯀꯗꯒꯦ ꯍꯥꯏꯕꯁꯦ ꯒ꯭ꯌꯥꯟ ꯇꯥꯗꯕ꯭ꯔꯥ ꯅꯠꯇꯔꯒ ꯃꯇꯧ ꯀꯔꯝꯅ ꯈꯪꯗꯕꯅꯣ ꯑꯩꯈꯣꯏ ꯈꯪꯗꯦ ꯑꯗꯣ ꯇꯧꯕꯇꯕꯨ ꯊꯕꯛ ꯃꯌꯥꯝ ꯑꯃ ꯀꯧꯔꯒ ꯑꯩꯈꯣꯏꯒꯤ ꯃꯅꯨꯡꯗ ꯀꯔꯞꯁꯟ ꯇꯧꯔꯒ ꯊꯕꯛ ꯍꯥꯞꯄ ꯊꯕꯛ ꯆꯪꯍꯧꯕ ꯁꯤꯅ ꯃꯔꯝ ꯑꯣꯏꯔꯒ ꯍꯦꯟꯅ ꯍꯦꯟꯅ ꯍꯦꯟꯅ ꯍꯦꯟꯅ ꯗꯥꯎꯟꯐꯣꯜ ꯑꯗꯒꯤ ꯗꯤꯁꯑꯦꯠꯚꯥꯟꯇꯦꯖꯦꯁ ꯃꯌꯥꯝ ꯑꯃ ꯂꯥꯛꯄ ꯃꯔꯝꯗꯤ ꯊꯕꯛ ꯊꯕꯛꯇꯣ ꯊꯃꯣꯏ ꯁꯦꯡꯅ ꯊꯕꯛꯇꯣ ꯇꯧꯒꯦ ꯈꯜꯂꯛꯇꯕ ꯆꯪꯈ꯭ꯔꯤꯕ ꯄꯩꯁꯥꯁꯤꯡꯗꯣ ꯍꯟꯖꯤꯟꯅꯕ ꯍꯣꯠꯅꯔꯛꯄ ꯁꯤꯒꯨꯝꯕ ꯐꯣꯜꯇꯤ ꯃꯌꯥꯝ ꯁꯤꯡꯁꯤꯅ ꯃꯔꯝ ꯑꯣꯏꯔꯒ ꯍꯦꯟꯅ ꯍꯦꯟꯅ ꯁꯣꯟꯊꯕ ꯂꯩꯕꯥꯛ ꯑꯃ ꯍꯥꯏꯕꯗꯨ ꯑꯩꯈꯣꯏ ꯃꯅꯤꯄꯨꯔꯁꯦ ꯑꯣꯏꯍꯟꯂꯦ ꯑꯩ ꯃꯣꯠ ꯄꯤꯅꯤꯡꯏ ꯑꯗꯨꯅ ꯑꯁꯤ ꯆꯨꯝꯊꯣꯛꯅꯕꯒꯤꯗꯃꯛꯇ ꯒꯣꯚꯔꯟꯃꯦꯟꯠꯅ ꯅꯝꯕꯔ ꯋꯥꯟꯗ ꯑꯦꯟꯇꯤ ꯀꯔꯞꯁꯟ ꯁꯦꯜꯁ ꯂꯤꯡꯈꯠꯂꯒ ꯊꯕꯛ ꯇꯧꯍꯟꯗꯅ ꯊꯝꯕꯒꯤ ꯃꯍꯨꯠꯇ ꯊꯕꯛ ꯃꯔꯝ ꯆꯥꯅ ꯇꯧꯍꯟꯕ ꯑꯟꯇꯤ ꯀꯔꯞꯁꯟ ꯁꯦꯜꯁ ꯑꯦꯚꯔꯤ ꯗꯤꯄꯥꯔꯠꯃꯦꯟ ꯈꯨꯗꯤꯡꯃꯛꯀꯤ ꯔꯤꯄꯣꯔꯠ ꯄꯤꯐꯝ ꯑꯣꯏꯍꯟꯕ ꯑꯗꯨꯒ ꯃꯣꯏꯅ ꯑꯩꯈꯣꯏꯒꯤ ꯂꯣꯏꯅꯃꯛ ꯔꯤꯆ ꯑꯥꯎꯠ ꯇꯧꯍꯟꯕ ꯑꯗꯨꯒ ꯄ꯭ꯂꯤꯖ ꯍꯥꯏꯕ ꯋꯥꯍꯩꯁꯦ ꯑꯁꯤ ꯁꯤꯖꯤꯟꯅꯗꯕ ꯑꯁꯤ ꯁꯤꯖꯤꯟꯅꯗꯕꯁꯦ ꯃꯁꯤ ꯁꯤꯖꯤꯟꯅꯍꯟꯕꯤꯕ ꯌꯥꯝꯅ ꯀꯨꯜ ꯑꯣꯏꯕ ꯃꯑꯣꯡꯗ ꯑꯩꯈꯣꯏꯒꯤ ꯁꯝꯅ ꯍꯥꯏꯔꯀꯥꯟꯗ ꯐꯣꯝ ꯑꯃꯇꯕꯨ ꯊꯥꯔꯁꯨ ꯅꯠꯇ꯭ꯔꯒ ꯑꯦꯅꯤ ꯃꯐꯝꯗꯨꯗ ꯊꯕꯛ ꯀꯧꯔꯤꯇꯕꯨ ꯍꯥꯏꯔꯁꯨ ꯈꯪꯗꯕ ꯑꯃ ꯍꯪꯕ ꯃꯇꯝꯗ ꯃꯥꯒꯤ ꯑꯩꯈꯣꯏꯒꯤ ꯃꯤꯗꯨꯒꯤ ꯏꯟꯇꯔꯄ꯭ꯔꯤꯇꯦꯁꯟ ꯍꯥꯏꯒꯗ꯭ꯔꯥ ꯃꯤꯗꯨꯅ ꯃꯥꯅ ꯋꯥꯔꯤ ꯁꯥꯕ ꯃꯇꯝꯗ ꯃꯤꯁꯕꯤꯍꯦꯚ ꯑꯣꯏꯕꯁꯦ ꯃꯁꯤꯒꯤꯁꯤ ꯌꯥꯝ ꯇꯣꯏꯅ ꯎꯕ ꯐꯪꯏ ꯁꯤꯒꯤꯁꯦ ꯆꯨꯝꯊꯣꯛꯍꯟꯅꯤꯡꯏ ꯃꯁꯤꯗꯤ ꯃꯤ ꯈꯨꯗꯤꯡꯃꯛꯀꯤ ꯋꯥꯈꯜꯗ ꯆꯦꯟꯖ ꯇꯧꯍꯟꯅꯤꯡꯏ ꯏꯝꯄ꯭ꯔꯨꯚ ꯇꯧꯔꯕ ꯏꯟꯚꯥꯏꯔꯟꯃꯦꯟ ꯑꯃꯈꯛ ꯑꯣꯏꯅꯕꯒꯤꯗꯃꯛꯇ